ꯏꯟꯇꯔꯅꯦꯠ ꯕꯦꯡꯀꯤꯡꯒꯤ ꯃꯇꯥꯡꯗ ꯍꯥꯏꯔꯕꯗ ꯑꯩꯅ ꯌꯥꯝꯅ ꯊꯥꯖꯩ ꯍꯧꯖꯤꯛꯀꯤ ꯃꯇꯝꯗ ꯃꯔꯝꯗꯤ ꯏꯟꯇꯔꯅꯦꯠꯅ ꯃꯤꯌꯣꯏꯕꯗ ꯌꯥꯝꯅ ꯀꯥꯟꯅꯍꯜꯂꯤ ꯕꯖꯥꯔꯒꯨꯝꯕ ꯆꯠꯄ ꯃꯇꯝꯗꯁꯨ ꯑꯩꯈꯣꯏꯅ ꯄꯩꯁꯥ ꯈꯨꯠꯇ ꯌꯥꯎꯗ꯭ꯔꯒꯁꯨ ꯖꯤꯄꯦ ꯐꯣꯟ ꯄꯦꯕꯨ ꯄꯥꯏꯔꯗꯤ ꯑꯗꯨꯃꯛ ꯄꯣꯠ ꯆꯩ ꯂꯩꯕ ꯑꯗꯨ ꯐꯪꯉꯦ ꯍꯧꯖꯤꯛꯀꯤ ꯃꯇꯝꯗꯗꯤ ꯌꯥꯝꯅ ꯀꯥꯟꯅꯩ ꯃꯔꯝ ꯑꯁꯤꯅ ꯏꯟꯇꯔꯅꯦꯠ ꯑꯁꯤꯕꯨ ꯌꯥꯝꯅ ꯀꯥꯟꯅꯩ ꯍꯥꯏꯅ ꯂꯧꯋꯤ